ꯂꯣꯀꯦꯜ ꯕꯦꯡ꯭ꯛ ꯑꯩꯈꯣꯏꯒꯤ ꯑꯅꯛꯄꯗ ꯂꯩꯕ ꯂꯣꯀꯦꯜ ꯕꯦꯡ꯭ꯛꯅ ꯂꯣꯟ ꯅꯨꯡ ꯅꯠꯇ꯭ꯔꯒ ꯐꯟ ꯀꯥꯟꯅꯕ ꯈꯨꯗꯣꯡ ꯆꯥꯕꯁꯤꯡ ꯄꯤꯕꯒꯤ ꯃꯇꯥꯡꯁꯦ ꯁꯣꯏꯗꯅ ꯄꯤꯔꯝꯒꯅꯤ ꯍꯥꯏꯕꯗꯤ ꯊꯥꯖꯩ ꯇꯧꯕꯗꯕꯨ ꯑꯩ ꯏꯁꯥ ꯃꯛꯅ ꯊꯥꯋꯣꯏꯅ ꯊꯥꯈꯤꯕ ꯐꯪꯅꯅꯕ ꯍꯣꯠꯅꯈꯤꯕꯒꯤ ꯑꯦꯛꯁꯄꯤꯔꯤꯌꯦꯟꯁꯇꯤ ꯂꯩꯖꯗ꯭ꯔꯦ ꯑꯗꯨꯕꯨ ꯇꯉꯥꯏꯐꯗꯕ ꯗꯔꯀꯥꯔ ꯇꯥꯕ ꯃꯤꯑꯣꯏꯁꯤꯡꯅ ꯊꯥꯕꯝꯗ ꯁꯣꯏꯗꯅꯃꯛꯀꯤ ꯃꯗꯨꯒꯤ ꯀꯥꯟꯅꯕꯁꯤꯡꯗꯨ ꯄꯤꯕꯤꯔꯝꯒꯅꯤ ꯍꯥꯏꯕꯒꯤ ꯊꯥꯖꯕꯗꯤ ꯂꯩ